ꯍꯂꯣ ꯑꯁꯤꯅꯥ ꯍꯥꯎ

ꯍꯥꯎ ꯍꯥꯏꯔꯛꯑꯣ ꯁꯥꯏꯀꯜ ꯎꯝ ꯍꯣꯏ ꯑꯗꯨ ꯀꯩꯅꯣ ꯅꯨꯄꯥꯒꯤꯔꯣ ꯅꯨꯄꯤꯒꯤꯔꯣ ꯅꯨꯄꯤꯒꯤꯗ ꯒ꯭ꯌꯥꯔ ꯄꯥꯟꯕꯗꯨ ꯑꯗꯨꯏꯗꯨ ꯂꯩ ꯅꯨꯄꯤꯒꯤꯗꯁꯨ ꯑꯗꯨꯝ ꯑꯗꯨ ꯅꯪꯅ ꯄꯥꯝꯃꯕꯗꯤ ꯅꯪꯅ ꯀꯔꯤ ꯃꯆꯨ ꯄꯥꯝꯃꯤꯅꯣ ꯀꯃꯥꯏ ꯇꯧꯕꯅꯣ ꯃꯈꯜ ꯃꯈꯜ ꯂꯩꯗ ꯀꯥꯏ ꯁꯥꯏꯀꯜꯒꯤꯗꯤ ꯅꯪꯅ ꯄꯥꯝꯕꯗꯨ ꯑꯗꯨꯝ ꯌꯥꯏ ꯅꯣꯏ ꯅꯆꯥꯅꯨꯄꯥ ꯀ꯭ꯌꯥꯝ ꯆꯥꯎꯔꯅꯣ ꯑꯁꯤꯅꯥ ꯑꯦ ꯅꯆꯥꯅꯨꯄꯤꯗꯨ ꯀ꯭ꯌꯥꯝ ꯆꯥꯎꯔꯃꯣ ꯆꯍꯤ ꯀꯌꯥꯃꯨꯛ ꯁꯨꯔꯃꯣ ꯑꯣ ꯍꯣꯏ ꯑꯗꯨ ꯀꯩꯅꯣ ꯇꯧ ꯂꯥꯛꯑꯒ ꯌꯦꯡꯕꯅꯗꯤ ꯐꯩ ꯍꯥꯏꯗꯤ ꯐꯣꯟꯗ ꯍꯥꯏꯁꯤꯗꯤ ꯅꯪ ꯒ꯭ꯌꯥꯟ ꯃꯦꯟ ꯇꯥꯔꯣꯏꯕ ꯑꯩꯅ ꯍꯥꯏꯔꯁꯨ ꯑꯗꯨꯅ ꯂꯥꯛꯑ ꯌꯦꯡꯉꯣ ꯑꯗꯨ ꯁꯥꯏꯀꯜꯗꯨ ꯃꯈꯟꯗꯤ ꯌꯥꯝꯃꯦ ꯅꯨꯄꯤꯒꯤꯁꯨ ꯅꯨꯄꯥꯒꯤꯁꯨ ꯂꯩ ꯑꯗꯩ ꯆꯍꯤꯒꯤꯁꯨ ꯃꯈꯥ ꯄꯣꯟꯅ ꯂꯩꯗꯣꯏꯅꯦꯕ ꯑꯗꯨꯅ ꯅꯪ ꯁꯤ ꯑꯩꯈꯣꯏ ꯁꯤꯗ ꯄꯥꯡꯈꯠꯂꯒ ꯊꯝꯃꯤ ꯁꯥꯏꯀꯜ ꯃꯈꯩꯁꯦ ꯅꯪ ꯆꯍꯤ ꯑꯉꯥꯡꯒꯤꯗꯨ ꯌꯥꯎꯔꯝꯗ꯭ꯔꯁꯨ ꯑꯗꯨꯝ ꯀꯣꯛ ꯄꯥꯡꯈꯠꯍꯟꯒꯦ ꯑꯗꯨꯗꯤ ꯀꯨꯏꯔꯣꯏꯌꯦꯕ ꯃꯤ ꯂꯩꯌꯦꯕ ꯊꯝꯃꯦꯕ ꯑꯗꯨꯏꯗꯤ ꯑꯗꯨ ꯃꯆꯨꯗꯨ ꯀꯩꯅꯣꯒꯨꯝꯕꯅꯗꯤ ꯈꯔ ꯈꯥꯡꯕꯅꯤ ꯔꯦꯗꯇ ꯈꯔ ꯗꯥꯛ ꯑꯣꯏꯁꯤꯟꯕꯗꯨ ꯁꯥꯏꯀꯜꯗꯨ ꯑꯗꯨꯅꯗꯤ ꯈꯔ ꯈꯥꯡꯕꯅꯤ ꯃꯆꯨꯗꯨ ꯑꯗꯨꯏꯗꯨ ꯈꯔ ꯈꯥꯡꯕꯅꯦꯕ ꯍꯧꯖꯤꯛ ꯁꯥꯏꯀꯟꯁꯤ ꯃꯈꯟ ꯃꯈꯟꯅꯤꯗ ꯑꯗꯨ ꯅꯪ ꯀꯌꯥ ꯄꯤꯕꯅꯣ ꯅꯪ ꯀꯔꯝꯕꯅꯣ ꯅꯪ ꯄꯥꯝꯃꯤꯁꯦ ꯒ꯭ꯌꯥꯔ ꯄꯥꯟꯕꯤ ꯄꯥꯝꯃꯤꯔꯥ ꯒ꯭ꯌꯥꯔ ꯄꯥꯟꯗꯕꯤ ꯄꯥꯝꯃꯤꯔꯥꯕ ꯒ꯭ꯌꯥꯔ ꯄꯥꯟꯕꯤꯗꯗꯤ ꯍꯥꯏꯔꯛꯑꯣ ꯎꯝ

ꯑꯣ ꯍꯣꯏ ꯊꯧꯀꯥꯟ ꯍꯣꯏ ꯌꯥꯏ ꯌꯥꯏ ꯑꯗꯨ ꯃꯥ ꯍꯥꯏꯗꯤ ꯃꯥꯁꯨ ꯄꯨꯔ ꯂꯥꯛꯑꯣ ꯑꯗꯒꯤ ꯑꯩꯅ ꯁꯣꯝ ꯅꯥꯀꯟꯗꯁꯨꯅꯦ ꯒꯥꯔꯤ ꯂꯩꯇ ꯃꯈꯩꯗꯨ ꯅꯪ ꯍꯥꯏꯔꯤ ꯏꯁꯇꯥꯏꯜꯗꯨ ꯍꯧꯖꯤꯛ ꯄꯥꯡꯈꯠꯄ ꯂꯩꯇꯦꯕꯀꯣ ꯒ꯭ꯌꯥꯔ ꯄꯥꯟꯕꯤꯗꯨ ꯒ꯭ꯌꯥꯔ ꯄꯥꯟꯕꯤ ꯄꯥꯝꯃꯤ ꯍꯥꯏꯕꯩ ꯃꯔꯝꯗꯤ ꯊꯧꯀꯥꯟ ꯑꯉꯥꯡ ꯃꯈꯩꯗꯤꯅꯦ ꯍꯥꯟꯅꯒꯤ ꯄꯣꯠꯇꯣ ꯑꯃꯨꯛ ꯄꯥꯝꯃꯣꯏꯕ ꯑꯅꯧ ꯑꯅꯧꯕꯅꯤ ꯃꯣꯏ ꯄꯥꯝꯃꯤꯁꯦ ꯒ꯭ꯌꯥꯔ ꯄꯥꯟꯕꯤ ꯍꯥꯏꯗꯨꯗꯤ ꯃꯣꯏꯗꯁꯨ ꯌꯥꯡꯉꯦ ꯑꯣꯠꯄꯗꯁꯨ ꯅꯨꯉꯥꯏꯔꯦ ꯑꯗꯩ ꯃꯃꯟꯁꯨ ꯇꯥꯡꯉꯝꯅꯤꯅꯅꯦ ꯑꯩꯅ ꯅꯨꯡꯉꯥꯏꯕꯅꯦꯕ ꯑꯗꯨꯅ ꯅꯣꯏ ꯅꯆꯥꯅꯨꯄꯥꯗꯨ ꯌꯥꯝ ꯁꯤꯡꯉꯤ ꯑꯗꯨ ꯍꯥꯏꯔꯛꯏꯅꯤ ꯍꯣꯍꯣꯏ ꯍꯣꯏ ꯅꯨꯡꯉꯥꯏꯗꯧꯕꯗꯨ ꯑꯗꯨꯝ ꯈꯜꯂꯒꯅꯦ ꯀꯩꯅꯣ ꯍꯣꯔꯦꯟ ꯑꯗꯨꯝ ꯌꯦꯡꯉꯔꯣ ꯃꯃꯟꯗꯨꯁꯨ ꯑꯩꯅ ꯑꯗꯨꯝ ꯌꯦꯡꯕꯤꯅꯤꯗ ꯃꯌꯥꯝꯅ ꯂꯧꯕꯗꯧ ꯂꯧꯔꯣꯏ ꯃꯃꯟ ꯁꯨꯃꯟꯗꯨꯁꯨ ꯍꯣꯏ ꯑꯗꯨꯃꯥꯏꯅ ꯇꯧꯔꯣ ꯍꯣꯏ ꯂꯥꯛꯑꯣ ꯂꯥꯛꯑꯣ ꯑꯉꯥꯡꯒ ꯄꯨꯔ ꯂꯥꯛꯑꯣꯕꯀꯣ ꯑꯩ ꯊꯣꯡꯗꯨ ꯊꯣꯡ ꯑꯩꯈꯣꯏ ꯉꯁꯥꯏ ꯀꯩꯅꯣ ꯇꯧꯕꯩ ꯊꯣꯡꯗꯨ ꯒꯥꯔꯤ ꯗꯨꯀꯥꯟꯒꯤ ꯄꯨꯡ ꯀꯩꯅꯣꯗꯩ ꯃꯉꯥꯗꯒꯤ ꯂꯣꯟꯕꯅꯦꯕꯀꯣ ꯃꯉꯥꯒꯤ ꯃꯃꯥꯡꯗ ꯂꯥꯛꯑꯣ ꯑꯗꯨꯒ ꯌꯦꯡꯉꯔꯣ ꯁꯥꯏꯀꯟ ꯂꯩꯃꯈꯩꯁꯦ ꯅꯪ ꯑꯄꯥꯝꯕ ꯌꯥꯎꯔꯒꯅ ꯑꯗꯨꯝ ꯄꯨꯔꯣ ꯌꯥꯎꯗ꯭ꯔꯒꯅ ꯄꯥꯟꯈꯠꯇꯕ ꯂꯩꯌꯦꯕꯀꯣ ꯁꯥꯏꯀꯟ ꯑꯗꯨ ꯄꯥꯟꯈꯠꯍꯜꯂꯒ ꯑꯗꯨꯒ ꯃꯆꯨ ꯀꯩ ꯃꯦꯔꯨꯟ ꯃꯆꯨꯗꯨꯁꯨ ꯐꯖꯩ ꯑꯗꯨ ꯑꯗꯨꯝ ꯈꯜꯂꯣ ꯂꯥꯎ ꯅꯪ ꯄꯤꯡ ꯃꯆꯨꯁꯨ ꯂꯩ ꯑꯗꯩ ꯃꯈꯟ ꯃꯈꯟ ꯂꯩꯌꯦꯕ ꯅꯣꯏ ꯑꯉꯥꯡꯗꯨꯒ ꯄꯨꯔꯒ ꯑꯗꯨꯝ ꯑꯄꯥꯝ ꯄꯥꯝꯕꯗ ꯈꯜꯂꯣ ꯑꯩꯅꯁꯨ ꯑꯗꯨꯝ ꯌꯦꯡꯉ ꯄꯤꯅꯤꯗ ꯃꯃꯟꯗꯨꯗꯤ ꯍꯣꯍꯣꯍꯣꯏ ꯐꯔꯦ ꯐꯔꯦ ꯊꯝꯃꯣ ꯊꯝꯃꯣ ꯎꯝ ꯎꯝ